ꯃꯅꯤꯄꯨꯔꯗ ꯑꯩꯈꯣꯏꯒꯤ ꯄꯥꯉꯜꯁꯦ ꯂꯥꯟ ꯇꯧꯕ ꯃꯇꯝꯗ ꯄꯣꯔꯛꯈꯤꯕꯅꯦ ꯍꯥꯏꯅ ꯍꯥꯏꯕꯒꯤ ꯋꯥꯔꯤ ꯑꯃ ꯂꯩꯖꯩ ꯃꯁꯤꯅ ꯑꯩꯈꯣꯏꯒꯤ ꯍꯧꯔꯛꯐꯝ ꯃꯅꯤꯄꯨꯔꯗ ꯑꯩꯈꯣꯏꯒꯤ ꯄꯊꯥꯟ ꯑꯐꯒꯥꯅꯤꯁꯇꯥꯟ ꯂꯣꯝꯗꯒꯤ ꯃꯨꯁꯂꯤꯝꯁꯦ ꯃꯣꯏꯗꯤ ꯂꯥꯟ ꯌꯥꯝ ꯍꯩ ꯍꯥꯏꯅ ꯃꯅꯤꯄꯨꯔꯗ ꯂꯥꯟ ꯇꯧꯕ ꯃꯇꯝꯗ ꯃꯈꯣꯏꯁꯦ ꯄꯣꯔꯛꯑꯒ ꯂꯥꯟꯒꯤ ꯃꯇꯦꯡ ꯄꯥꯡꯕ ꯑꯣꯏꯅ ꯄꯣꯔꯛꯈꯤꯕꯗꯒꯤ ꯃꯅꯤꯄꯨꯔꯗ ꯑꯗꯨꯝ ꯃꯩꯇꯩ ꯅꯨꯄꯤ ꯄꯤꯁꯜꯂꯒ ꯂꯩꯍꯟꯈꯤꯕꯅꯤ ꯑꯗꯨꯗꯒꯤꯗꯤ ꯑꯩꯈꯣꯏ ꯃꯅꯤꯄꯨꯔꯗ ꯄꯥꯉꯜ ꯃꯩꯇꯩ ꯄꯥꯉꯜꯁꯦ ꯍꯧꯗꯣꯔꯛꯈꯤꯕꯅꯤ ꯍꯥꯏꯅ ꯊꯥꯖꯅꯔꯤꯕ ꯋꯥꯔꯤ ꯑꯃ ꯂꯩꯖꯩ